ꯍꯜꯂꯣ

ꯑꯥ ꯊꯨꯃꯣꯛ ꯌꯥꯎꯏ ꯑꯗꯒꯤ ꯄꯣꯂꯥꯡ ꯌꯥꯎꯏ ꯑꯗꯒꯤ ꯁꯪꯄꯥꯏꯁꯨ ꯌꯥꯎꯏ ꯑꯌꯥꯝꯕꯅ ꯑꯗꯨꯝ ꯌꯥꯎꯋꯦ ꯀꯔꯝꯕ ꯄꯣꯠ ꯄꯥꯝꯃꯤꯅꯣ ꯑꯥꯎ ꯌꯥꯏ ꯌꯥꯏ ꯂꯧꯕꯤꯌꯣ ꯌꯥꯏ ꯄꯣꯂꯥꯡ ꯀꯌꯥ ꯂꯧꯒꯦ ꯍꯥꯏꯕꯅꯣ ꯌꯥꯏꯌꯦ ꯂꯧꯋꯣ

ꯌꯥꯏ ꯌꯥꯏ ꯑꯗꯨꯗꯤ ꯄꯨꯟꯅ ꯃꯔꯤ ꯇꯥꯔꯦꯅꯦꯀꯣ ꯑꯗꯨꯗꯤ ꯅꯤꯄꯥꯟ ꯇꯥꯔꯦꯀꯣ

ꯑꯆꯧꯕꯗꯨꯗꯤ ꯆꯥꯝꯃꯃꯨꯛ ꯌꯣꯟꯕꯁꯨ ꯌꯥꯎꯋꯦꯕꯀꯣ ꯑꯗꯒꯤ ꯈꯔ ꯄꯤꯛꯄꯗꯨꯅ ꯍꯨꯝꯐꯨꯇꯔꯥ ꯌꯣꯟꯕ ꯌꯥꯡꯈꯩ ꯌꯣꯟꯕ ꯄꯣꯠꯇꯨꯒꯤ ꯀ꯭ꯋꯥꯂꯤꯇꯤꯗꯨ ꯈꯔ ꯈꯔ ꯄꯤꯛꯄꯗꯨꯗꯤ ꯈꯔ ꯈꯔ ꯈꯦꯠꯅꯕꯗꯨꯗꯤ ꯃꯃꯟ ꯑꯗꯨꯝ ꯈꯦꯠꯅꯩꯌꯦ ꯑꯗꯣ ꯅꯪꯅ ꯑꯄꯥꯝꯕꯗꯣ ꯑꯗꯨꯝ ꯈꯜꯂꯒ ꯂꯧꯕ ꯑꯗꯨꯝ ꯌꯥꯒꯅꯤꯌꯦ ꯌꯥꯏꯌꯦ ꯌꯥꯏꯌꯦ ꯊꯨꯃꯣꯛ ꯑꯆꯧꯕ ꯑꯆꯧꯕꯁꯨ ꯂꯩ ꯃꯆꯥꯁꯨ ꯂꯩ ꯑꯗꯒꯤ ꯂꯩ ꯃꯈꯜ ꯃꯈꯜ ꯑꯗꯨꯝ ꯂꯩꯌꯦ ꯑꯗꯒꯤ ꯂꯨꯛꯃꯥꯏꯁꯨ ꯂꯩ ꯅꯪ ꯑꯄꯥꯝꯕ ꯑꯗꯨꯝ ꯂꯧꯕ ꯌꯥꯅꯤ ꯑꯥꯎ ꯑꯥ ꯌꯥꯏ ꯌꯥꯏ ꯂꯧꯋꯣ ꯌꯥꯏ ꯅꯪ ꯑꯄꯥꯝꯕꯗꯣ ꯑꯗꯨꯝ ꯍꯥꯏꯔꯛꯑꯣ ꯌꯥꯏ ꯍꯧꯏ ꯍꯣꯏ ꯍꯣꯏ ꯁꯨꯝꯀ ꯑꯝꯇ ꯆꯥꯔꯣꯏꯗ ꯑꯩꯈꯣꯏꯒꯤ ꯌꯥꯜꯂꯒ ꯑꯗꯨꯝ ꯀꯩꯅꯣꯗ ꯑꯩꯈꯣꯏꯅ ꯃꯩꯈꯨꯒ ꯂꯣꯏꯅ ꯆꯥꯍꯜꯂꯒ ꯊꯝꯃꯕꯅꯦꯕ ꯑꯗꯨꯗ ꯄꯌꯥ ꯍꯥꯟꯅ ꯁꯤꯗꯣꯛꯑꯒ ꯇꯧꯔꯒ ꯁꯥꯕꯅꯦꯕ ꯌꯥꯏꯌꯦ ꯌꯥꯏꯌꯦ ꯑꯩꯈꯣꯏꯗꯤ ꯌꯥꯏ ꯅꯇꯩꯅ ꯑꯗꯨꯝ ꯇꯧꯔꯒ ꯁꯥꯈ꯭ꯔꯕꯅꯤ ꯐꯖꯅ ꯑꯗꯨꯝ ꯑꯩꯈꯣꯏꯒꯤ ꯑꯥ ꯀꯩꯅꯣꯅꯤ ꯄꯥꯠꯁꯣꯏ ꯑꯁꯣꯝꯗꯒꯤꯅꯦꯕ ꯑꯗꯨꯅ ꯊꯨꯝꯃꯣꯛ ꯄꯣꯂꯥꯡ ꯌꯥꯝ ꯐꯖꯩ ꯃꯈꯣꯡ ꯄꯥꯟꯕꯁꯨ ꯌꯥꯎꯏ ꯌꯥꯝ ꯆꯦꯛꯁꯟꯕ ꯄꯣꯂꯥꯡ ꯐꯖ ꯐꯖꯕ ꯌꯥꯝ ꯌꯥꯎꯕꯖꯥꯠꯅꯤ

ꯑꯣ ꯍꯣꯏ ꯍꯣꯏ ꯌꯥꯏꯌꯦ ꯑꯧ ꯌꯥꯏ ꯌꯥꯏ ꯌꯥꯡꯀꯣꯛꯁꯨ ꯂꯩ ꯑꯆꯧꯕꯁꯨ ꯌꯥꯎꯏ ꯑꯗꯒꯤ ꯃꯆꯥꯁꯨ ꯌꯥꯎꯏ ꯑꯗꯒꯤ ꯑꯩꯈꯣꯏꯒꯤ ꯂꯥꯏ ꯈꯣꯏꯔꯝꯕꯗꯒ ꯁꯤꯖꯟꯅꯕ ꯌꯥꯡꯀꯣꯛ ꯃꯆꯥ ꯃꯆꯥꯗꯣ ꯑꯗꯨꯒꯨꯝꯕꯁꯨ ꯃꯌꯥꯝ ꯌꯥꯎꯏ ꯑꯗꯒꯤ ꯆꯦꯡ ꯈꯩꯕꯒꯤꯁꯨ ꯈꯔ ꯆꯥꯎꯕꯁꯨ ꯌꯥꯎꯏ ꯈꯔ ꯄꯤꯛꯄꯁꯨ ꯌꯥꯎꯏ ꯑꯗꯨꯝ ꯃꯈꯜ ꯃꯈꯜ ꯃꯌꯥꯝ ꯌꯥꯎꯏ ꯅꯣꯏ ꯑꯄꯥꯝꯕ ꯑꯗꯨꯝ ꯍꯥꯏꯌꯨ ꯎꯝ ꯍꯣꯏ ꯍꯣꯏ ꯂꯩꯌꯦ ꯑꯩꯈꯣꯏꯒꯤ ꯑꯗꯨꯝ ꯃꯌꯥꯝ ꯁꯥꯕꯅꯤꯅ ꯃꯈꯜ ꯃꯈꯜ ꯑꯗꯨꯝ ꯂꯩ ꯌꯥꯏ ꯌꯥꯏ ꯅꯪ ꯑꯄꯥꯝꯕꯗꯣ ꯑꯗꯨꯝ ꯍꯥꯏꯔꯛꯑꯣ ꯑꯥ ꯃꯣꯔꯥ ꯌꯥꯝ ꯐꯖꯩ ꯃꯃꯟꯗꯣ ꯈꯖꯤꯛꯇꯪ ꯑꯗꯨꯅ ꯈꯔ ꯇꯥꯡꯉꯤ ꯃꯣꯔꯥ ꯑꯐꯕ ꯐꯖꯩ ꯐꯖꯩ ꯌꯥꯝꯅ ꯃꯃꯟꯁꯨ ꯈꯔ ꯑꯗꯨꯝ ꯇꯥꯡꯉꯦ ꯑꯗꯨꯅ ꯑꯗꯒꯤ ꯀꯩꯊꯦꯜꯂꯣꯝꯒꯤ ꯁꯥꯕꯗꯨꯅꯅꯦ ꯈꯔ ꯃꯃꯟꯁꯨ ꯈꯔ ꯍꯣꯡꯉꯤ ꯑꯗꯨꯗ ꯃꯈꯣꯏꯗꯨꯅ ꯑꯃꯨꯛ ꯈꯔ ꯀ꯭ꯋꯥꯂꯤꯇꯤ ꯈꯔ ꯋꯥꯠꯄ ꯍꯥꯏꯕꯇꯥꯔꯦ ꯑꯥ ꯑꯥ ꯑꯥꯎ ꯂꯩꯌꯦ ꯂꯩ ꯂꯩꯌꯦ ꯂꯩꯌꯦ ꯂꯩ ꯑꯗꯣ ꯄꯣꯠꯇꯨ ꯌꯥꯝꯃꯕꯅꯤꯅ ꯅꯈꯣꯏ ꯂꯥꯛꯑꯒ ꯂꯧꯒꯦꯁꯨ ꯂꯥꯛꯑꯣꯗꯅ ꯒꯥꯔꯤ ꯑꯃ ꯊꯧꯔꯒ ꯑꯗꯨꯝ ꯂꯥꯛꯑꯣ ꯅꯈꯣꯏ ꯒꯥꯔꯤ ꯂꯩꯕꯅꯤꯅ ꯑꯗꯨꯝ ꯂꯥꯛꯑꯣꯕꯀꯣ ꯌꯨꯝꯗ ꯊꯤꯟꯅꯕ ꯃꯤꯁꯦ ꯍꯧꯖꯤꯛꯀꯤ ꯍꯧꯖꯤꯛ ꯑꯣꯏꯅꯗꯤ ꯂꯩꯇꯦꯕ ꯑꯗꯣ ꯀꯣꯟꯅꯕꯨꯗꯤ ꯂꯩꯅꯤ ꯉꯁꯤꯒꯤ ꯑꯣꯏꯅꯗꯤ ꯂꯩꯇꯕ ꯍꯥꯏꯕ ꯇꯥꯔꯦ ꯅꯈꯣꯏꯅ ꯑꯊꯨꯕ ꯄꯥꯝꯃꯒꯅ ꯑꯗꯨꯝ ꯊꯨꯅ ꯑꯗꯨꯝ ꯂꯧꯕ ꯌꯥꯔꯦ ꯑꯗꯒꯤ ꯑꯩꯈꯣꯏꯅ ꯊꯤꯜꯂꯨ ꯍꯥꯏꯔꯒꯅ ꯉꯁꯤ ꯅꯣꯡꯃ ꯅꯤꯅꯤ ꯑꯃꯨꯛ ꯆꯣꯟꯊꯗ꯭ꯔꯗꯤ ꯌꯥꯔꯣꯏꯗꯣꯏꯕ ꯑꯉꯥꯡ ꯃꯈꯩ ꯂꯣꯏꯅ ꯆꯠꯊꯣꯛꯅꯈ꯭ꯔꯕꯅꯤꯅ ꯍꯣꯏ ꯍꯣꯏ ꯑꯗꯨꯅ ꯑꯣꯟꯂꯥꯏꯟꯗ ꯑꯗꯨꯝ ꯀꯥꯞꯄꯁꯨ ꯌꯥꯏ ꯑꯗꯣ ꯑꯉꯥꯡ ꯃꯈꯩꯒ ꯅꯝꯕꯔ ꯂꯣꯏꯅ ꯃꯈꯣꯏ ꯂꯥꯛꯑꯒ ꯑꯗꯒꯤ ꯅꯈꯣꯏꯅ ꯂꯩꯔꯒꯅ ꯑꯗꯨꯝ ꯀꯦꯁꯇ ꯑꯗꯨꯝ ꯄꯨꯔꯛꯑꯁꯨ ꯌꯥꯏꯗꯅ ꯀꯥꯞꯅꯕꯗꯨꯅ ꯑꯉꯥꯡ ꯈꯔ ꯑꯃꯨꯛ ꯈꯔ ꯑꯃꯨꯛ ꯆꯪꯉꯤꯗꯅ ꯃꯈꯣꯏꯒꯤ ꯅꯝꯕꯔꯗꯣ ꯂꯧꯊꯣꯛ ꯂꯧꯁꯤꯟꯗꯣ ꯎꯝ ꯍꯣꯏ ꯍꯣꯏ ꯍꯣꯏ ꯑꯗꯨꯃꯥꯏꯅ ꯈꯟꯅꯔꯁꯤ